ꯇꯦꯛꯅꯣꯂꯣꯖꯤꯅ ꯑꯄꯤꯛꯄ ꯀꯔꯕꯥꯔ ꯇꯧꯕꯁꯤꯡꯗ ꯆꯥꯎꯈꯠꯅꯕ ꯃꯇꯦꯡ ꯃꯌꯥꯝ ꯑꯃ ꯄꯥꯡꯉꯤ ꯑꯍꯥꯟꯗ ꯑꯣꯏꯅ ꯑꯣꯟꯂꯥꯏꯟ ꯄ꯭ꯔꯖꯦꯟꯁ ꯑꯣꯟꯂꯥꯏꯟ ꯄ꯭ꯔꯖꯦꯟꯁꯁꯤꯗ ꯑꯩꯈꯣꯏꯅ ꯋꯦꯞꯁꯥꯏꯠ ꯅꯠꯇ꯭ꯔꯒꯁꯨ ꯁꯣꯁꯤꯌꯦꯜ ꯃꯦꯗꯤꯌꯥꯒꯤ ꯈꯨꯠꯊꯥꯡꯗ ꯑꯣꯟꯂꯥꯏꯟ ꯃꯥꯔꯀꯦꯠ ꯂꯤꯁ ꯁꯦꯝꯒꯠꯂꯒ ꯃꯌꯥꯝꯗ ꯈꯪꯍꯟꯕ ꯑꯗꯨꯒ ꯃꯁꯤꯒꯤ ꯕꯤꯖꯤꯅꯦꯖ ꯑꯁꯤ ꯑꯣꯗꯤꯑꯣꯒꯤ ꯈꯨꯠꯊꯥꯡꯗ ꯃꯌꯥꯝꯗ ꯌꯧꯕ ꯉꯝꯍꯟꯕ ꯑꯗꯨꯒ ꯇ꯭ꯔꯦꯗꯤꯁꯅꯦꯜ ꯑꯣꯏꯕ ꯄꯥꯝꯕꯩꯗ ꯌꯧꯕ ꯉꯝꯗꯕ ꯌꯥꯕꯁꯤꯡꯗꯣ ꯑꯗꯨꯕꯨꯗꯣ ꯑꯅꯧꯕ ꯀꯁꯇꯃꯔꯁꯤꯡꯒꯤ ꯄꯨꯡꯅꯤꯡ ꯆꯤꯡꯁꯤꯟꯕꯗꯁꯨ ꯃꯇꯦꯡ ꯄꯥꯡꯉꯤ ꯑꯗꯨꯒ ꯑꯅꯤꯁꯨꯕꯗ ꯏ ꯀꯃꯔꯁ ꯍꯧꯖꯤꯛꯀꯤ ꯃꯇꯝꯁꯤꯗ ꯑꯣꯟꯂꯥꯏꯟ ꯏꯁꯇꯣꯔꯁꯤꯡ ꯐꯖꯅ ꯁꯦꯝꯒꯠꯄ ꯑꯗꯨꯒ ꯃꯥꯂꯦꯝ ꯁꯤꯟꯕ ꯊꯨꯡꯅ ꯂꯩꯔꯤꯕ ꯀꯁꯇꯃꯔꯁꯤꯡꯁꯦ ꯁꯤꯗ ꯄꯣꯠꯊꯣꯛꯁꯤ ꯌꯧꯍꯟꯕ ꯑꯗꯨꯝ ꯌꯥꯔꯦ ꯑꯗꯨꯒ ꯃꯁꯤꯅ ꯂꯣꯀꯦꯜ ꯃꯥꯔꯀꯦꯠꯇꯣ ꯃꯄꯥꯟꯗ ꯑꯄꯤꯛꯄ ꯕꯤꯖꯤꯅꯦꯖꯁꯤꯡꯒꯤ ꯌꯧꯕ ꯉꯝꯕ ꯑꯃꯗꯤ ꯄꯥꯛꯊꯣꯛ ꯆꯥꯎꯊꯣꯛꯍꯟꯕꯁꯤ ꯒ꯭ꯔꯦꯠ ꯑꯦꯟ ꯔꯤꯕꯤꯅ꯭ꯌꯨꯒꯤ ꯍꯦꯟꯒꯠꯍꯟꯕꯗ ꯈꯨꯗꯣꯡ ꯆꯥꯕ ꯐꯪꯍꯟꯕ ꯑꯗꯨꯒ ꯑꯍꯨꯝꯁꯨꯕꯗ ꯗꯇꯥ ꯑꯦꯟꯂꯥꯏꯖ ꯑꯗꯨꯒ ꯇꯦꯛꯅꯣꯂꯣꯖꯤꯁꯤꯅ ꯑꯄꯤꯛꯄ ꯕꯤꯖꯤꯅꯦꯖ ꯇꯧꯕꯁꯤꯡꯁꯤꯗ ꯀꯁꯇꯃꯔꯒꯤ ꯗꯇꯥ ꯈꯣꯝꯖꯤꯜꯂꯒ ꯑꯦꯅꯂꯥꯏꯖ ꯇꯧꯕ ꯌꯥꯏ ꯑꯗꯒꯤ ꯃꯥꯔꯀꯦꯠꯇꯤꯡ ꯑꯃꯁꯨꯡ ꯃꯔꯤꯁꯨꯕꯗ ꯃꯥꯔꯀꯦꯠꯇꯤꯡ ꯑꯃꯁꯨꯡ ꯑꯦꯠꯕꯔꯇꯥꯏꯖꯃꯦꯟ ꯇꯦꯛꯅꯣꯂꯣꯖꯤꯅ ꯃꯥꯔꯀꯦꯠꯇꯤꯡ ꯑꯃꯁꯨꯡ ꯑꯦꯠꯕꯔꯇꯥꯏꯖꯃꯦꯟ ꯇꯧꯕꯗ ꯁꯣꯁꯦꯜ ꯃꯦꯗꯤꯌꯥ ꯒꯤ ꯈꯨꯠꯊꯥꯡꯗ ꯑꯗꯒꯤ ꯏꯃꯦꯜ ꯀꯦꯝꯄꯦꯟ ꯇꯧꯔꯒ ꯑꯣꯟꯂꯥꯏꯟ ꯑꯦꯠ ꯀꯨꯝꯕ ꯗꯤꯖꯤꯇꯦꯜ ꯃꯥꯔꯀꯦꯠ ꯆꯦꯅꯦꯜꯁꯤꯡꯒꯤ ꯈꯨꯠꯊꯥꯡꯗ ꯃꯈꯣꯏꯒꯤ ꯇꯥꯔꯒꯦꯠ ꯑꯣꯗꯤꯌꯦꯟꯁ ꯑꯣꯗꯤꯌꯦꯟꯁꯁꯤꯡꯗ ꯌꯧꯍꯟꯕꯗ ꯍꯦꯟꯅ ꯂꯥꯏꯕ ꯑꯗꯨꯒ ꯍꯦꯟꯅꯁꯨ ꯁꯦꯟꯗꯣꯡ ꯂꯩꯕ ꯑꯣꯏꯍꯟꯕ ꯃꯉꯥꯁꯨꯕꯗ ꯀꯝꯃꯨꯅꯤꯀꯦꯁꯟ ꯑꯦꯟ ꯀꯣꯂꯥꯕꯣꯔꯦꯁꯟ ꯏꯃꯦꯜ ꯃꯦꯁꯦꯖꯤꯡ ꯑꯦꯞ ꯑꯃ ꯁꯦꯝꯃꯕ ꯕꯤꯗꯤꯑꯣ ꯀꯝꯐꯔꯦꯟꯁ ꯇꯧꯔꯒ ꯀꯣꯂꯥꯕꯣꯔꯦꯁꯟ ꯇꯨꯜꯒꯤ ꯈꯨꯠꯊꯥꯡꯗ ꯀꯁꯇꯃꯔ ꯁꯞꯄ꯭ꯂꯥꯏꯌꯔ ꯑꯗꯨꯒ ꯑꯦꯝꯄ꯭ꯂꯣꯏꯌꯤ ꯄꯥꯎ ꯐꯥꯎꯅꯕꯗ ꯂꯥꯏꯍꯟꯕ ꯃꯁꯤꯅ ꯅꯨꯡꯇꯤꯒꯤ ꯑꯣꯄꯔꯦꯁꯟꯁꯤꯡꯗ ꯏꯐꯤꯁꯦꯟꯁꯤ ꯑꯃꯁꯨꯡ ꯄ꯭ꯔꯗꯛꯇꯤꯕꯤꯇꯤ ꯐꯒꯠꯍꯜꯕꯁꯨ ꯍꯦꯜꯍꯜꯂꯦ ꯑꯗꯨꯝ